ꯌꯨꯝꯒꯤ ꯄꯣꯠꯂꯝꯁꯤꯡꯗ ꯈ꯭ꯋꯥꯏꯗꯒꯤ ꯃꯔꯨꯑꯣꯏꯕ ꯍꯥꯏꯔꯒꯗꯤ ꯑꯦꯂꯦꯛꯇ꯭ꯔꯤꯛꯁꯤꯇꯤ ꯑꯁꯤꯅꯤ ꯃꯔꯝꯗꯤ ꯑꯦꯂꯦꯛꯇ꯭ꯔꯤꯛꯁꯤꯇꯤ ꯌꯥꯎꯗ꯭ꯔꯒꯗꯤ ꯑꯩꯈꯣꯏ ꯑꯁꯤ ꯍꯤꯡꯕꯗ ꯌꯥꯝꯅ ꯋꯥꯒꯅꯤ ꯑꯃꯝꯕ ꯃꯔꯛ ꯑꯗꯨꯗ ꯀꯔꯝꯅ ꯂꯦꯟꯒꯅꯤ ꯈꯜꯂꯨꯕꯗ ꯌꯥꯝꯅ ꯋꯥꯏ ꯃꯗꯨꯗꯁꯨ ꯅꯠꯇꯅ ꯍꯧꯖꯤꯛꯀꯤ ꯃꯇꯝ ꯑꯁꯤꯗꯗꯤ ꯌꯥꯝꯅ ꯆꯥꯎꯈꯠꯂꯕ ꯃꯇꯝ ꯑꯁꯤꯗ ꯑꯦꯂꯦꯛꯇ꯭ꯔꯤꯛ ꯍꯥꯏꯕꯁꯤ ꯌꯥꯎꯗ꯭ꯔꯒꯗꯤ ꯃꯄꯨꯡ ꯐꯥꯕ ꯄꯨꯟꯁꯤ ꯍꯥꯏꯕ ꯑꯃ ꯑꯣꯏꯗꯦ ꯁꯝꯅ ꯍꯥꯏꯔꯕꯗ ꯑꯉꯥꯡꯁꯤꯡꯒꯤ ꯂꯥꯏꯔꯤꯛ ꯂꯥꯏꯁꯨ ꯇꯝꯕꯗ ꯑꯣꯏꯔꯒꯁꯨ ꯂꯥꯏꯔꯤꯛ ꯄꯥꯕ ꯃꯇꯝꯗ ꯃꯩ ꯗꯔꯀꯥꯔ ꯑꯣꯏ ꯑꯦꯂꯦꯛꯇ꯭ꯔꯤꯛ ꯑꯗꯨ ꯂꯥꯛꯇ꯭ꯔꯕꯗꯤ ꯃꯝꯗꯨꯅ ꯑꯉꯥꯡ ꯑꯗꯣ ꯂꯥꯏꯔꯤꯛ ꯃꯄꯨꯡ ꯐꯥꯅ ꯄꯥꯕ ꯉꯝꯃꯣꯏ ꯃꯃꯥ ꯃꯄꯥꯁꯤꯡꯅꯁꯨ ꯐꯖꯅ ꯌꯦꯡꯁꯤꯟꯕꯁꯨ ꯉꯝꯃꯣꯏ ꯃꯩ ꯂꯥꯛꯑꯒꯗꯤ ꯃꯃꯥ ꯃꯄꯥꯁꯤꯡꯅ ꯑꯉꯥꯡꯁꯤꯡ ꯑꯗꯨꯒ ꯄꯨꯟꯅ ꯂꯩꯗꯨꯅ ꯌꯥꯝꯅ ꯅꯨꯡꯉꯥꯏꯅ ꯑꯃꯁꯨꯡ ꯂꯥꯏꯔꯤꯛ ꯂꯥꯏꯁꯨꯁꯨ ꯐꯖꯅ ꯃꯃꯨꯠ ꯇꯥꯅ ꯇꯥꯛꯄꯁꯨ ꯉꯝꯒꯅꯤ ꯃꯗꯨꯗꯗ ꯅꯠꯇꯅ ꯃꯩ ꯌꯥꯎꯗ꯭ꯔꯕꯗꯤ ꯉꯁꯤꯗꯤ ꯆꯥꯛ ꯏꯟꯁꯥꯡ ꯊꯣꯡꯕꯗ ꯐꯥꯎꯕꯗ ꯔꯥꯏꯁ ꯀꯨꯀꯔ ꯀꯌꯥ ꯑꯃ ꯁꯤꯖꯤꯟꯅꯔꯤꯕ ꯔꯤꯐ꯭ꯔꯤꯖꯦꯔꯦꯇꯔ ꯀꯌꯥ ꯑꯃ ꯁꯤꯖꯤꯟꯅꯔꯤꯕ ꯇꯦꯂꯤꯚꯤꯖꯟ ꯀꯌꯥ ꯑꯃ ꯁꯤꯖꯤꯟꯅꯔꯤꯕ ꯃꯌꯥꯝ ꯑꯁꯤ ꯃꯩ ꯌꯥꯎꯗ꯭ꯔꯒꯗꯤ ꯀꯔꯤꯁꯨ ꯀꯥꯅꯕ ꯑꯣꯏꯔꯣꯏ ꯃꯔꯝ ꯑꯁꯤꯅ ꯃꯩ ꯍꯥꯏꯕꯁꯤ ꯑꯩꯈꯣꯏ ꯌꯥꯝꯅ ꯇꯉꯥꯏꯐꯗ꯭ꯔꯕ ꯄꯣꯠꯂꯝ ꯑꯃꯅꯤ ꯍꯥꯏꯕꯗ ꯍꯦꯟꯗꯣꯛꯄ ꯑꯣꯏꯔꯣꯏ ꯍꯥꯏꯅꯁꯨ ꯈꯜꯖꯩ ꯑꯗꯨꯗꯒꯤꯗꯤ ꯃꯩ ꯑꯁꯤꯅ ꯑꯃꯝꯕ ꯑꯊꯦꯡꯕ ꯆꯠꯄ ꯂꯝꯕꯤꯗ ꯈꯨꯗꯣꯡꯆꯥꯗꯕ ꯃꯇꯝ ꯑꯃꯗꯗ ꯃꯩ ꯂꯥꯛꯑꯗꯤ ꯑꯩꯈꯣꯏꯉꯣꯟꯗꯁꯨ ꯌꯥꯝꯅ ꯍꯦꯟꯅ ꯅꯨꯡꯉꯥꯏꯖꯕ ꯑꯃꯁꯨꯡ ꯋꯥꯈꯜꯗꯁꯨ ꯍꯦꯟꯅ ꯉꯥꯟꯊꯣꯛꯆꯩ ꯑꯗꯨꯒ ꯃꯩ ꯂꯥꯛꯄ ꯃꯇꯝꯗ ꯔꯥꯏꯁ ꯀꯨꯀꯔꯗ ꯆꯥꯛ ꯊꯣꯡꯗꯨꯅ ꯏꯃꯨꯡ ꯃꯅꯨꯡ ꯃꯌꯥꯝ ꯑꯃ ꯆꯥꯃꯤꯟꯅꯕ ꯍꯥꯎꯋꯤ ꯑꯗꯨꯗꯒꯤꯗꯤ ꯇꯤ ꯚꯤꯁꯨ ꯌꯦꯡꯃꯤꯟꯅꯕ ꯐꯪꯉꯤ ꯃꯩ ꯂꯥꯛꯇ꯭ꯔꯒꯗꯤ ꯌꯥꯝꯅ ꯑꯣꯂꯥꯡ ꯑꯣꯟꯁꯥꯎꯕ ꯏꯃꯨꯡ ꯑꯃꯁꯨ ꯑꯣꯏꯍꯜꯂꯤ ꯑꯗꯨꯗꯗ ꯅꯠꯇꯅ ꯉꯁꯤꯗꯤ ꯆꯥꯎꯈꯠꯂꯕ ꯃꯇꯝ ꯑꯁꯤꯗ ꯔꯤꯐ꯭ꯔꯤꯖꯦꯔꯦꯇꯔ ꯑꯃꯁꯨꯡ ꯋꯥꯁꯤꯡ ꯃꯦꯆꯤꯟ ꯀꯌꯥ ꯑꯃ ꯁꯤꯖꯤꯟꯅꯗꯨꯅ ꯌꯥꯝꯅ ꯆꯥꯎꯈꯠꯄ ꯑꯃꯁꯨꯡ ꯇꯝꯖꯅꯤꯡꯉꯥꯏ ꯑꯣꯏꯕ ꯇꯥꯏꯕꯪꯄꯥꯟ ꯌꯥꯝꯅ ꯅꯨꯡꯉꯥꯏꯕ ꯇꯥꯏꯕꯪꯄꯥꯟ ꯑꯃꯁꯨ ꯑꯣꯏꯍꯜꯂꯤ ꯑꯗꯨꯗꯒꯤꯗꯤ ꯑꯣꯐꯤꯁ ꯃꯌꯥꯝ ꯑꯃꯗꯁꯨ ꯑꯦꯂꯦꯛꯇ꯭ꯔꯤꯛ ꯑꯁꯤ ꯌꯥꯎꯗ꯭ꯔꯒꯗꯤ ꯊꯕꯛ ꯁꯨꯕ ꯌꯥꯗꯦ ꯃꯗꯨꯗꯗ ꯅꯠꯇꯅ ꯀꯝꯄ꯭ꯌꯨꯇꯔ ꯑꯁꯤꯁꯨ ꯑꯦꯂꯦꯛꯇ꯭ꯔꯤꯛ ꯌꯥꯎꯗ꯭ꯔꯒꯗꯤ ꯁꯨꯕ ꯉꯝꯗꯦ ꯀꯝꯄ꯭ꯌꯨꯇꯔꯁꯤ ꯃꯩ ꯊꯤꯜꯂꯒ ꯁꯤꯖꯤꯟꯅꯗꯨꯅ ꯑꯣꯐꯤꯁ ꯃꯌꯥꯝ ꯁ꯭ꯀꯨꯜ ꯃꯌꯥꯝ ꯀꯣꯂꯦꯖ ꯃꯌꯥꯝ ꯅꯠꯇ꯭ꯔꯒꯅ ꯌꯨꯝꯗꯁꯨ ꯁꯤꯖꯤꯟꯅꯗꯨꯅ ꯃꯩ ꯑꯁꯤꯅ ꯃꯄꯨꯡ ꯐꯥꯅ ꯊꯕꯛ ꯃꯌꯥꯝ ꯑꯃ ꯇꯧꯍꯜꯂꯤ ꯕꯖꯥꯔꯗꯁꯨ ꯖꯦꯔꯣꯛꯁ ꯇꯧꯕ ꯗꯨꯀꯥꯟꯗ ꯑꯩꯈꯣꯏꯅ ꯆꯠꯂꯒꯗꯤ ꯃꯩ ꯂꯥꯛꯇ꯭ꯔꯒꯗꯤ ꯖꯦꯔꯣꯛꯁ ꯇꯧꯕ ꯌꯥꯍꯟꯗꯦ ꯑꯗꯨꯕꯨ ꯉꯁꯤꯗꯤ ꯆꯥꯎꯈꯠꯂꯕ ꯃꯇꯝ ꯑꯁꯤꯗꯗꯤ ꯃꯩ ꯑꯁꯤꯅ ꯃꯔꯝ ꯑꯣꯏꯗꯨꯅ ꯃꯇꯝ ꯌꯥꯝꯅ ꯆꯪꯍꯟꯗꯗꯅ ꯖꯦꯔꯣꯛꯁ ꯃꯌꯥꯝ ꯑꯃꯁꯨ ꯐꯖꯅ ꯇꯧꯕ ꯉꯝꯍꯜꯂꯤ ꯑꯗꯨꯗꯒꯤꯗꯤ ꯂꯥꯏꯔꯤꯛ ꯂꯥꯏꯁꯨ ꯇꯝꯕꯗꯨ ꯌꯥꯝꯅ ꯃꯄꯨꯡ ꯐꯥꯍꯜꯂꯤ ꯃꯗꯨꯗꯇ ꯅꯠꯇꯅ ꯑꯦꯅꯤ ꯐꯤꯜ ꯑꯃꯗ ꯑꯦꯖꯨꯀꯦꯁꯟ ꯑꯣꯏꯔꯒꯁꯨ ꯑꯦꯅꯤ ꯍꯣꯕꯤ ꯑꯃꯕꯨ ꯇꯧꯒꯦ ꯍꯥꯏꯔꯒꯁꯨ ꯑꯦꯂꯦꯛꯇ꯭ꯔꯤꯛ ꯍꯥꯏꯕꯁꯦ ꯌꯥꯝꯅ ꯃꯔꯨꯑꯣꯏꯕ ꯍꯥꯎꯁꯍꯣꯜ ꯑꯦꯄ꯭ꯂꯥꯌꯦꯟꯁ ꯑꯃꯅꯦꯅ ꯍꯥꯏꯖꯅꯤꯡꯉꯤ ꯃꯁꯤ ꯌꯥꯎꯔꯒꯗꯤ ꯃꯁꯤ ꯌꯥꯝꯅ ꯋꯥꯅ ꯊꯣꯛꯏꯕ ꯁꯤꯂꯤꯟꯗꯔ ꯐꯪꯗꯕꯒꯤ ꯑꯋꯥꯕꯁꯤꯁꯨ ꯑꯦꯂꯦꯛꯇ꯭ꯔꯤꯛꯁꯤꯇꯤ ꯑꯁꯤꯅ ꯀꯣꯛꯍꯜꯂꯤ ꯑꯗꯨꯗꯒꯤꯗꯤ ꯑꯩꯈꯣꯏꯅ ꯉꯁꯤ ꯌꯥꯝꯅ ꯂꯝꯕꯤ ꯆꯠꯄꯗ ꯈꯨꯗꯣꯡꯆꯥꯗꯕ ꯃꯌꯥꯝ ꯑꯃꯁꯨ ꯊꯦꯡꯅꯍꯟꯗꯦ ꯑꯦꯂꯦꯛꯇ꯭ꯔꯤꯛꯁꯤꯇꯤ ꯑꯁꯤꯅ ꯃꯔꯝ ꯑꯣꯏꯗꯨꯅ ꯑꯩꯈꯣꯏ ꯑꯁꯦ ꯌꯥꯝꯅ ꯅꯨꯡꯉꯥꯏꯍꯜꯂꯤ ꯂꯝꯕꯤ ꯆꯠꯊꯣꯛ ꯆꯠꯁꯤꯟꯗꯁꯨ ꯑꯦꯛꯁꯤꯗꯦꯟ ꯀꯌꯥ ꯑꯃ ꯊꯣꯛꯀꯗꯕꯗꯒꯤꯁꯨ ꯉꯥꯛꯊꯣꯛꯍꯜꯂꯤ